ꯑꯩꯅ ꯀꯣꯏꯕ ꯆꯠꯄ ꯌꯥꯃꯅ ꯄꯥꯝꯃꯤꯁꯦ ꯍꯥꯏꯕꯗꯤ ꯑꯩ ꯁ꯭ꯀꯨꯜꯒꯤ ꯁꯝꯃ꯭ꯔ ꯕꯦꯀꯦꯁꯟ ꯊꯥꯕꯀꯟꯗꯅ ꯁꯝꯃꯔ ꯕꯦꯀꯦꯁꯟ ꯊꯥꯕ ꯃꯇꯝꯁꯤꯗ ꯑꯩꯈꯣꯏꯅ ꯀꯣꯏꯊꯣꯛ ꯆꯠꯊꯣꯛ ꯍꯥꯏꯕꯗꯤ ꯀꯣꯏꯕ ꯆꯠꯇꯅ ꯑꯩꯈꯣꯏꯁꯤ ꯍꯥꯏꯕꯗꯤ ꯒꯧꯋꯥꯒꯨꯝꯕ ꯀꯣꯏꯕ ꯈꯣꯠꯄꯁꯤꯗ ꯌꯥꯝ ꯅꯨꯡꯉꯥꯏ ꯍꯥꯏꯕꯗꯤ ꯑꯏꯪꯕ ꯃꯐꯝꯅꯤꯅ ꯃꯣꯏꯗꯤ ꯀꯣꯏꯕ ꯆꯠꯄ ꯈꯣꯠꯄꯁꯤ ꯌꯥꯝ ꯅꯨꯡꯉꯥꯏ ꯍꯥꯏꯕꯗꯤ ꯑꯗꯨꯒ ꯋꯥꯇꯔꯐꯣꯜ ꯒꯨꯝꯕꯗ ꯌꯦꯡꯕ ꯆꯠꯂꯁꯨ ꯃꯣꯏꯁꯤ ꯏꯪꯕꯅꯤꯅ ꯀꯣꯏꯕ ꯆꯠꯀꯥꯟꯗꯨꯗ ꯑꯩꯈꯣꯏꯅ ꯋꯥꯈꯟꯁꯤ ꯐꯔꯦꯁ ꯌꯥꯝ ꯑꯣꯏꯊꯣꯛꯏ ꯑꯋꯥꯕ ꯈꯟꯗꯦ ꯍꯥꯏꯕꯗꯤ ꯑꯩꯈꯣꯏꯅ ꯑꯋꯥꯕ ꯃꯌꯥꯝ ꯑꯃ ꯈꯜꯂꯁꯨ ꯍꯥꯏꯗꯤ ꯑꯋꯥꯕꯁꯤ ꯈꯟꯗꯕꯅꯤꯅ ꯑꯩꯈꯣꯏꯗ ꯌꯥꯝ ꯅꯨꯡꯉꯥꯏꯖꯩ ꯑꯗꯨꯒ ꯑꯗꯨꯒꯤ ꯃꯊꯛꯇꯁꯨ ꯑꯩꯒꯤ ꯑꯩꯈꯣꯏ ꯐꯦꯝꯂꯤꯒꯤ ꯆꯠꯂꯁꯨ ꯐꯦꯝꯂꯤ ꯆꯠꯄꯀꯥꯟꯁꯤꯗ ꯐꯦꯝꯂꯤ ꯇꯔꯤꯞ ꯆꯠꯄꯀꯥꯟꯁꯤꯗ ꯑꯣꯏꯔꯁꯨ ꯏꯃꯨꯡꯒ ꯌꯥꯝ ꯂꯥꯞꯅꯅ ꯂꯩꯔꯨꯔꯁꯨ ꯏꯃꯨꯡ ꯑꯗꯨ ꯇꯔꯤꯞꯇꯨꯗ ꯇꯔꯤꯞ ꯃꯆꯥ ꯑꯃꯗꯨꯗ ꯏꯃꯨꯡꯒ ꯌꯥꯝ ꯀꯂꯣꯁ ꯑꯣꯏꯕ ꯌꯥꯝ ꯅꯨꯡꯉꯥꯏꯊꯣꯛꯄ ꯑꯗꯨꯁꯨ ꯌꯥꯝ ꯌꯥꯎꯔꯤꯅꯤ ꯑꯗꯨꯒ ꯋꯤꯟꯇ꯭ꯔꯒꯨꯝꯕꯗ ꯍꯥꯏꯕꯗꯤ ꯅꯤꯡꯊꯝꯊꯥ ꯃꯇꯝꯁꯤꯗ ꯆꯠꯄꯅ ꯁꯨꯝ ꯑꯏꯪ ꯑꯁꯥꯕꯒꯨꯝꯕ ꯖꯒꯥ ꯐꯖꯕ ꯌꯦꯡꯕ ꯆꯠꯄ ꯅꯨꯡꯉꯥꯏꯕ ꯐꯖꯕ ꯅꯤꯡꯊꯝ ꯊꯥꯗ ꯆꯠꯄ ꯅꯨꯡꯉꯥꯏꯕ ꯎꯟ ꯇꯥꯕ ꯈꯣꯠꯄꯁꯤ ꯌꯥꯝ ꯌꯦꯡꯕ ꯌꯥꯝ ꯅꯨꯡꯉꯥꯏ ꯑꯗꯨꯒ ꯆꯠꯄ ꯈꯣꯠꯄꯗ ꯍꯥꯏꯔꯗꯤ ꯇ꯭ꯔꯥꯕꯦꯂꯤꯡ ꯑꯩꯅ ꯄꯥꯝꯖꯔꯤꯗꯤ ꯑꯩꯅ ꯁ꯭ꯀꯨꯜꯒꯤ ꯇꯔꯤꯞꯀꯨꯝꯕ ꯑꯃ ꯆꯠꯂꯁꯨ ꯑꯩꯗꯤ ꯏꯃꯥꯟꯅꯕꯤ ꯃꯌꯥꯝ ꯑꯃꯒ ꯆꯠꯇꯣꯏꯅꯤ ꯑꯗꯨꯅ ꯏꯃꯥꯟꯅꯕꯤ ꯃꯌꯥꯝꯗꯨꯒ ꯅꯨꯡꯉꯥꯏꯕ ꯍꯥꯏꯕꯗꯤ ꯃꯥꯒ ꯉꯍꯇꯪ ꯑꯩꯈꯣꯏ ꯁꯥꯎꯅꯒꯦꯔ ꯈꯣꯠꯅꯒꯦꯔ ꯍꯥꯏꯕꯗꯤ ꯇꯔꯤꯞ ꯆꯠꯀꯥꯟꯁꯤꯗ ꯑꯩꯈꯣꯏ ꯄꯨꯜꯂꯒ ꯂꯥꯡꯉꯒ ꯍꯥꯏꯕꯗꯤ ꯆꯥꯛꯇ ꯆꯥꯃꯤꯟꯅꯕ ꯑꯣꯏꯔꯣ ꯇꯔꯤꯞꯇ ꯇꯔꯤꯞ ꯆꯠꯀꯥꯟꯗ ꯆꯥꯛꯇ ꯆꯥꯃꯤꯟꯅꯕ ꯑꯣꯏꯔꯣ ꯂꯥꯡꯕ ꯖꯒꯣꯏꯕꯨ ꯁꯥꯕ ꯑꯣꯏꯔꯣ ꯑꯁꯨꯝ ꯇꯔꯤꯞ ꯀꯨꯝꯕ ꯆꯠꯀꯥꯟꯁꯤ ꯁ꯭ꯀꯨꯜꯒꯤ ꯇꯔꯤꯞ ꯀꯨꯝꯕ ꯆꯠꯀꯥꯟꯗꯗꯤ ꯕꯁ ꯀꯨꯝꯕꯗ ꯆꯠꯂꯦ ꯕꯁ ꯀꯨꯝꯕꯗ ꯆꯠꯂꯝꯃꯤꯅ ꯕꯁꯁꯤꯗ ꯑꯩꯈꯣꯏ ꯃꯌꯥꯝ ꯂꯩꯈꯠꯂꯒ ꯏꯁꯩ ꯊꯥꯔꯒ ꯗꯥꯟꯁꯄꯨ ꯇꯧꯕ ꯑꯣꯏꯔꯣ ꯑꯗꯨꯒ ꯇꯔꯤꯞ ꯃꯐꯝꯗꯨ ꯌꯧꯔꯒ ꯆꯥꯛ ꯆꯥꯕꯕꯨ ꯑꯣꯏꯔꯣ ꯑꯆꯥꯄꯣꯠ ꯆꯥꯕꯕꯨ ꯐꯖꯕ ꯌꯦꯡꯕꯕꯨ ꯑꯣꯏꯔꯣ ꯃꯤꯌꯥꯝꯒ ꯐꯖ ꯐꯖꯕ ꯃꯤ ꯃꯈꯟ ꯃꯈꯟ ꯐꯖ ꯐꯖꯕꯁꯨ ꯄꯣꯠꯆꯩ ꯌꯥꯝꯁꯨ ꯎꯏ ꯑꯗꯨꯒ ꯄꯣꯠꯆꯩ ꯂꯩꯃꯤꯟꯅꯕ ꯑꯩꯈꯣꯏ ꯃꯌꯥꯝ ꯑꯗꯨꯒ ꯐꯣꯇꯣ ꯃꯌꯥꯝ ꯑꯃ ꯀꯥꯞꯃꯤꯟꯅꯕꯗ ꯑꯣꯏꯔꯁꯨ ꯌꯥꯝ ꯅꯨꯡꯉꯥꯏꯖꯩ ꯑꯗꯨꯅ ꯑꯩꯅ ꯁꯤ ꯄꯥꯝꯖꯔꯤꯕꯅꯤ